ꯍꯣꯏ ꯃꯃꯥ ꯑꯃ ꯑꯣꯏꯅ ꯑꯩꯅ ꯑꯉꯥꯡꯁꯤꯡꯗ ꯑꯌꯨꯛ ꯉꯟꯅ ꯍꯧꯒꯠꯍꯜꯂꯤ ꯑꯗꯨꯒ ꯕ꯭ꯔꯁ ꯇꯧꯍꯜꯂꯤ ꯃꯃꯥꯏ ꯃꯃꯤꯠ ꯇꯥꯍꯜꯂꯕ ꯃꯇꯨꯡꯗ ꯑꯩꯅ ꯑꯉꯥꯡꯁꯤꯡꯕꯨ ꯆꯥ ꯄꯤꯊꯛꯇꯨꯅ ꯂꯥꯏꯔꯤꯛ ꯄꯥꯍꯜꯂꯤ ꯂꯥꯏꯔꯤꯛ ꯄꯥꯍꯜꯂꯕ ꯃꯇꯨꯡꯗ ꯃꯈꯣꯏꯕꯨ ꯃꯈꯣꯡ ꯃꯈꯨꯠ ꯍꯥꯝꯕꯤꯗꯨꯅ ꯁ꯭ꯀꯨꯜ ꯐꯤ ꯁꯦꯠꯄꯤ ꯕꯦꯛꯁꯤꯡꯕꯨ ꯆꯦꯛ ꯇꯧꯕꯤ ꯑꯃꯁꯨꯡ ꯇꯤꯐꯤꯟꯁꯤꯡꯕꯨ ꯊꯣꯡꯗꯨꯅ ꯍꯥꯞꯇꯨꯅ ꯏꯁꯤꯡ ꯕꯣꯇꯜ ꯑꯃꯁꯨꯡ ꯇꯤꯐꯤꯟꯁꯤꯡꯕꯨ ꯕꯦꯛꯇ ꯍꯥꯞꯆꯤꯟꯗꯨꯅ ꯄꯨꯅꯕꯒꯤꯗꯃꯛꯇ ꯊꯧꯔꯥꯡ ꯇꯧꯕꯤ ꯁ꯭ꯀꯨꯜ ꯀꯥꯈ꯭ꯔꯦ ꯁ꯭ꯀꯨꯜ ꯀꯥꯈ꯭ꯔꯒ ꯁ꯭ꯀꯨꯜ ꯍꯜꯂꯛꯄ ꯃꯇꯝꯗ ꯃꯈꯣꯏꯒꯤ ꯃꯐꯤ ꯃꯔꯣꯜ ꯍꯣꯡꯗꯣꯛꯄꯤꯔꯕ ꯃꯇꯨꯡꯗ ꯃꯈꯣꯏꯕꯨ ꯉꯥꯏꯍꯥꯛꯇꯪ ꯔꯦꯁ ꯇꯧꯍꯜꯂꯤ ꯃꯈꯣꯡ ꯃꯈꯨꯠ ꯆꯥꯝꯊꯣꯛꯄꯤ ꯍꯥꯏꯕꯗꯤ ꯃꯁꯥ ꯃꯎ ꯏꯪꯊꯍꯜꯂꯤ ꯑꯗꯨꯒꯤ ꯃꯇꯨꯡꯗ ꯆꯥꯛ ꯈꯔ ꯆꯥꯍꯜꯂꯦ ꯍꯥꯏꯕꯗꯤ ꯆꯔꯥ ꯋꯥꯜꯍꯜꯂꯦ ꯑꯗꯨꯒ ꯉꯥꯏꯍꯥꯛꯇꯪ ꯄꯣꯊꯥꯍꯜꯂꯅꯤ ꯍꯥꯏꯕꯗꯤ ꯃꯤꯅꯠ ꯇꯔꯥꯃꯉꯥ ꯀꯨꯟꯗꯤ ꯇꯨꯝꯍꯟꯗꯕ ꯌꯥꯗꯦ ꯃꯔꯝꯗꯤ ꯑꯉꯥꯡ ꯍꯥꯏꯕꯁꯤꯗ ꯑꯌꯥꯝꯕꯅ ꯇꯨꯝꯕꯒꯤ ꯆꯥꯡꯅ ꯉꯝꯅ ꯂꯩꯒꯗꯕꯅꯤ ꯑꯗꯨꯅ ꯃꯈꯣꯏꯗ ꯕ꯭ꯔꯦꯟꯁꯤ ꯑꯌꯥꯝꯕꯅ ꯃꯇꯝ ꯈꯔꯗꯤ ꯄꯨꯡ ꯑꯃ ꯑꯅꯤꯗꯤ ꯄꯣꯊꯥꯍꯟꯗꯕ ꯌꯥꯗꯦ ꯁ꯭ꯀꯨꯜ ꯍꯜꯂꯛꯄ ꯍꯥꯏꯕꯁꯤ ꯌꯥꯝꯅ ꯋꯥꯕ ꯃꯇꯝ ꯑꯣꯏꯕꯅꯤꯅ ꯑꯗꯨꯒ ꯇꯨꯝꯕ ꯑꯗꯨ ꯍꯧꯗꯣꯛꯂꯒ ꯍꯧꯒꯠꯂꯛꯄ ꯃꯇꯝꯗ ꯃꯈꯣꯏꯗ ꯍꯥꯏꯕꯗꯤ ꯋꯥꯔꯨꯕꯒꯤ ꯔꯦꯁ ꯂꯥꯛꯄ ꯃꯇꯝꯗ ꯃꯈꯣꯏꯗ ꯆꯥꯅꯕ ꯍꯥꯏꯕꯗꯤ ꯆꯥꯒꯨꯝꯕ ꯅꯠꯇ꯭ꯔꯒ ꯑꯆꯥꯄꯣꯠꯀꯨꯝꯕ ꯀꯔꯤꯒꯨꯝꯕ ꯈꯔ ꯄꯤꯖ ꯄꯤꯊꯛ ꯇꯧꯔꯕ ꯃꯇꯨꯡꯗ ꯃꯈꯣꯏꯕꯨ ꯇꯨꯏꯁꯟ ꯆꯠꯅꯕꯒꯤꯗꯃꯛꯇ ꯊꯧꯔꯥꯡ ꯇꯧꯕꯤꯔꯅꯤ ꯑꯗꯨꯒ ꯇꯨꯏꯁꯟ ꯆꯠꯍꯟꯈ꯭ꯔꯅꯤ ꯇꯨꯏꯁꯟ ꯍꯜꯂꯛꯂꯒ ꯍꯣꯝꯋ꯭ꯔꯛꯁꯤꯡ ꯇꯧꯍꯜꯂꯅꯤ ꯍꯣꯝꯋ꯭ꯔꯛꯁꯤꯡ ꯇꯧꯕ ꯃꯇꯝꯗ ꯑꯩꯈꯣꯏꯅꯁꯨ ꯌꯦꯡꯁꯤꯟꯕꯤꯒꯅꯤ ꯍꯥꯏꯕꯗꯤ ꯀꯔꯤꯗ ꯁꯣꯏꯔꯤꯃꯣ ꯅꯠꯇ꯭ꯔꯒ ꯀꯔꯤꯗ ꯂꯥꯜꯂꯤꯕꯅꯣ ꯍꯥꯏꯕ ꯑꯗꯨ ꯃꯃꯥ ꯑꯣꯏꯕꯤ ꯑꯩꯈꯣꯏꯅ ꯌꯦꯡꯁꯤꯟꯕꯤꯒꯅꯤ ꯑꯗꯨꯒ ꯍꯣꯝꯋ꯭ꯔꯛ ꯂꯣꯏꯔꯕ ꯃꯇꯨꯡꯗ ꯉꯥꯏꯍꯥꯛ ꯄꯣꯊꯥꯍꯜꯂꯅꯤ ꯑꯗꯨꯒ ꯆꯥꯛ ꯄꯤꯖꯔꯅꯤ ꯍꯥꯏꯕꯗꯤ ꯃꯈꯣꯏꯕꯨ ꯆꯥꯛ ꯏꯟꯕꯤꯕꯅꯤ ꯈꯪꯗꯦ ꯅꯠꯇ꯭ꯔꯒ ꯃꯁꯥꯅ ꯆꯥꯍꯟꯕꯅꯤ ꯈꯪꯗꯦ ꯃꯈꯣꯏꯕꯨ ꯃꯕꯨꯛ ꯊꯟꯅꯕꯒꯤꯗꯛꯃꯛꯇ ꯍꯣꯠꯅꯗꯨꯅ ꯍꯥꯏꯕꯗꯤ ꯃꯈꯣꯏꯕꯨ ꯍꯣꯠꯅꯕꯤꯗꯨꯅ ꯃꯈꯣꯏꯕꯨ ꯅꯨꯡꯉꯥꯏꯅ ꯊꯝꯕꯤꯔꯅꯤ ꯑꯗꯨꯒꯤ ꯃꯇꯨꯡꯗ ꯃꯣꯏꯕꯨ ꯉꯥꯏꯍꯥꯛꯇꯪ ꯍꯥꯏꯕꯗꯤ ꯇꯤ ꯚꯤꯒꯨꯝꯕ ꯍꯥꯏꯗꯤ ꯑꯗꯒꯤ ꯐꯣꯟꯒꯨꯝꯕ ꯉꯥꯏꯍꯥꯛꯇꯪ ꯃꯈꯣꯏꯗ ꯔꯦꯁ ꯑꯣꯏꯅꯕ ꯍꯥꯏꯗꯨꯅ ꯉꯥꯏꯍꯥꯛꯇꯪ ꯌꯦꯡꯍꯜꯂꯅꯤ ꯑꯗꯨꯒꯤ ꯃꯇꯨꯡꯗ ꯇꯨꯝꯍꯜꯂꯅꯤ ꯇꯨꯝꯕꯁꯤꯗ ꯌꯥꯝꯅ ꯀꯨꯞꯅ ꯀꯔꯤꯗ ꯁꯣꯏꯈꯤꯒꯗꯒꯦ ꯍꯥꯏꯗꯨꯅ ꯏꯆꯥꯁꯤꯡꯒꯤꯗꯃꯛꯇ ꯃꯃꯥ ꯑꯃ ꯑꯣꯏꯅ ꯇꯧꯐꯝ ꯊꯣꯛꯄꯅꯦ ꯈꯟꯗꯨꯅ ꯌꯥꯝꯅ ꯋꯥꯅ ꯍꯣꯠꯅꯖꯩ